ꯍꯂꯣ ꯅꯨꯡꯉꯥꯏꯔꯤꯕꯣ ꯀꯝꯗꯧꯔꯤꯒꯦ ꯑꯩ ꯅꯨꯡꯉꯥꯏꯔꯤꯌꯦ ꯀꯩ ꯃꯊꯦꯟ ꯆꯥꯔꯒꯦ ꯎꯝ ꯎꯗꯕ ꯀꯨꯏꯔꯦ ꯑꯗꯣ ꯑꯉꯥꯡꯁꯤꯡꯗꯤ ꯀꯃꯥꯏ ꯀꯃꯥꯏ ꯇꯧꯔꯤꯕ ꯎꯝ ꯑꯁ ꯑꯉꯥꯡꯁꯤꯗꯤ ꯎꯝ ꯂꯝ ꯍꯦꯟꯕꯅ ꯃꯣꯏꯗꯤ ꯏꯪꯈꯠꯂꯛꯄ ꯃꯇꯝꯅꯤꯅ ꯎꯗꯕꯁꯨ ꯀꯨꯏꯔꯦ

ꯎꯝ ꯀꯥꯔꯨꯁꯦ ꯑꯉꯥꯡ ꯑꯣꯏꯔꯤꯉꯩꯗꯗꯤ ꯅꯍꯥꯟꯋꯥꯏ ꯀꯥꯃꯤꯟꯅ ꯈꯣꯠꯃꯤꯟꯅꯗꯅ ꯌꯥꯝ ꯇꯧꯕꯅꯦ ꯅꯨꯡꯉꯥꯏꯕꯅꯦ ꯑꯉꯥꯡ ꯑꯣꯏꯔꯤꯉꯩ ꯄꯨꯟꯁꯤꯗꯣ ꯕꯥꯔꯨꯅꯤ ꯆꯤꯡꯒꯁꯦ ꯑꯁ ꯆꯦꯟꯈꯠꯄꯒꯁꯦ ꯉꯥꯍꯥꯇꯪꯗꯒ ꯌꯧꯗꯅ ꯕꯥ ꯅꯣꯡꯃꯥꯏꯖꯤꯡ ꯆꯤꯡꯒꯁꯦ ꯉꯥꯍꯥꯛꯇꯪꯗꯒ ꯌꯧꯗꯅ ꯆꯦꯟꯈꯠꯄꯒꯁꯦ ꯑꯗꯣ ꯄꯨꯟꯅ ꯑꯝꯇꯪ ꯊꯦꯡꯅꯔꯒ ꯀꯥꯁꯤ ꯑꯩ ꯑ ꯑ ꯀꯩ ꯀꯩ ꯁꯦꯠꯂꯛꯀꯅꯤ ꯆꯤꯡ ꯀꯥꯕꯗ ꯅꯣꯡꯃꯥꯏꯖꯤꯡ ꯆꯤꯡ ꯀꯥꯕꯗ ꯐꯅꯦꯛ ꯁꯦꯠꯄꯗꯤ ꯅꯨꯡꯉꯥꯏꯗꯧ ꯃꯥꯟꯗꯦꯌꯦ ꯎꯝ ꯐꯅꯦꯛ ꯁꯦꯠꯄꯗꯤ ꯅꯨꯡꯉꯥꯏꯗꯧ ꯃꯥꯟꯗꯦ ꯅꯣꯡꯃꯥꯏꯖꯤꯡ ꯆꯤꯡ ꯀꯥꯕꯗꯗꯤ ꯎꯝ ꯈꯣꯡꯒ꯭ꯔꯥꯎ ꯑꯣꯏꯅ ꯁꯦꯠꯂꯣ ꯑ ꯎꯝ ꯎꯝ ꯍꯣ ꯑꯗꯨ ꯎꯝ ꯍꯣ ꯑꯗꯨ ꯑꯩ ꯆꯥꯛ ꯏꯁꯤꯡ ꯍꯥꯞꯄꯝꯃꯒꯦ ꯑꯗꯨꯗꯨꯒ ꯈꯔ ꯉꯟꯅ ꯀꯥꯅꯕ ꯅꯨꯡꯉꯥꯏ ꯑꯗꯥꯏ ꯃꯈꯣꯡ ꯑꯗꯨꯋꯥꯏꯗꯨꯗ ꯑꯗꯨꯝ ꯂꯦꯛꯑꯁꯨ ꯑꯗꯨꯝ ꯌꯥꯕꯅꯤ ꯎꯝ ꯎꯝ ꯑꯪ ꯑꯗꯨꯗꯗꯤ ꯎꯝ ꯑꯁ ꯅꯨꯡꯉꯥꯏꯕ ꯖꯥꯠꯅꯤ ꯍꯋꯥ ꯅꯨꯡꯁꯤꯠ ꯍꯋꯥ ꯅꯨꯡꯁꯤꯠ ꯀꯔꯤ ꯀꯔꯥ ꯑꯝꯇ ꯐꯪꯉꯔꯣꯏ ꯆꯤꯡꯗꯨꯗ ꯑꯗꯨꯗꯩꯗꯤ ꯆꯤꯡ ꯀꯥ ꯆꯠꯄꯗ ꯂꯥꯏ ꯈꯨꯔꯝꯕꯗꯣ ꯅꯣꯡꯃꯥꯏꯖꯤꯡ ꯆꯤꯡꯒꯤꯗ ꯀꯩꯅꯣ ꯂꯩꯕꯗꯣ ꯑꯁ ꯃꯗꯨꯗꯒ ꯈꯨꯅꯨꯡꯉꯥꯏꯁꯤꯗꯤ ꯅꯣꯡꯃꯥꯏꯖꯤꯡ ꯆꯤꯡꯗꯣꯟ ꯅꯣꯡꯃꯥꯏꯖꯤꯡ ꯆꯤꯡꯒꯤꯗ ꯂꯥꯏ ꯑꯃꯗꯤ ꯂꯩꯗꯅ ꯑꯗꯨꯗꯩꯗ ꯇꯨꯔꯦꯟ ꯃꯆꯥ ꯑꯃ ꯆꯦꯟꯕꯗꯣ ꯑꯁ ꯃꯗꯨꯒꯗꯤ ꯌꯥꯝ ꯐꯖꯖꯥꯠꯅꯤ ꯂꯥꯏ ꯈꯨꯔꯝꯕ ꯈꯛꯇ ꯎꯝ ꯑꯗꯣ ꯀꯩꯅꯣꯗꯤ ꯆꯥꯅ ꯊꯛꯅꯕꯗꯤ ꯑꯆꯥꯄꯣꯠ ꯅꯨꯡꯄꯣꯠ ꯀꯔꯤ ꯀꯔꯤ ꯄꯨꯒꯅꯤ ꯍꯩ ꯃꯍꯤ ꯑꯃ ꯍꯩ ꯃꯍꯤ ꯑꯃ ꯍꯥꯞꯆꯜꯂꯅꯤ ꯑꯥ ꯑꯥ ꯑꯥ ꯑꯪ ꯑꯪ ꯅꯨꯃꯤꯠꯂꯩꯗꯨ ꯄꯨꯁꯤ ꯑꯗꯨꯅ ꯈꯔ ꯈꯔ ꯀꯨꯏꯅ ꯈꯥꯡꯅꯕ ꯇꯨꯞ ꯇꯨꯞꯅ ꯑꯥ ꯌꯧꯅꯕ ꯑ ꯑꯣ ꯑꯪ ꯃꯪꯒꯟꯅꯦ ꯑꯗꯨꯗꯩꯗꯤ ꯅꯨꯃꯤꯠꯂꯩꯗꯨꯅꯦ ꯏꯁꯄ꯭ꯔꯥꯏꯠꯇꯨꯅꯦ ꯑꯗꯒꯤ ꯌꯦꯔꯨꯝ ꯑꯐꯨꯠꯄ ꯈꯔ ꯑꯃ ꯍꯥꯞꯞꯕ ꯑ ꯑ ꯑ ꯑꯁ ꯅꯣꯡꯃꯥꯏꯖꯤꯡ ꯆꯤꯡꯗꯣꯟ ꯌꯧꯈ꯭ꯔꯗꯤ ꯂꯥꯛꯅꯤꯡꯉꯣꯏꯗꯣꯏ ꯖꯥꯠꯅꯤ ꯑ ꯅꯣꯡꯃꯥꯏꯖꯤꯡ ꯆꯤꯡꯗꯣꯟ ꯌꯧꯈ꯭ꯔꯗꯤ ꯃꯊꯛꯇꯒꯤ ꯌꯦꯡꯊꯔꯛꯄꯩ ꯈꯨꯐꯖꯁꯤꯗꯤ ꯂꯩꯇ꯭ꯔꯦꯍꯦ ꯌꯨꯝꯒꯁꯤꯗꯤ ꯂꯝꯄꯥꯛꯀꯁꯤꯗꯤ ꯄꯤꯇ꯭ꯔꯨ ꯄꯤꯛꯇꯛ ꯑꯪ ꯇꯧꯔꯛꯛꯗꯕꯅꯤ ꯑꯥ ꯎꯝ ꯑꯗꯨꯗꯒꯤ ꯑ ꯌꯦꯡꯊꯔꯗꯤ ꯐꯖꯕꯒꯤ ꯂꯣꯏꯈꯝ ꯅꯥꯏꯗꯦ ꯎꯝ ꯑ ꯀꯨꯏꯔꯦ ꯀꯩꯅꯣ ꯀꯥꯗꯕ ꯑꯗꯨ ꯍꯧꯖꯤꯛꯇꯤ ꯌꯥꯝ ꯍꯣꯡꯉꯝꯃꯅꯤ ꯑꯗꯣ ꯅꯍꯥꯟꯃꯨꯛ ꯑꯩꯅ ꯀꯥꯕ ꯀꯥꯟꯗꯨꯗꯗ ꯑꯁ ꯅꯨꯡꯁꯤꯠ ꯑꯏꯪꯕ ꯁꯤꯠꯂꯛꯏ ꯑꯗꯩꯗꯤ ꯑꯁ ꯑꯉꯥꯡꯈꯩꯒ ꯑꯩꯒ ꯏꯆꯥꯒꯩꯒ ꯀꯥꯃꯤꯟꯅꯕꯅꯦ ꯑꯗꯨ ꯀꯥꯟꯗꯗꯤ ꯑꯁ ꯌꯥꯝ ꯅꯨꯉꯥꯏꯖꯥꯠꯅꯤ ꯑꯥ ꯑꯉꯥꯡꯈꯩꯒ ꯍꯟꯁꯤ ꯌꯥꯗꯗꯅ ꯈꯪꯗꯦ ꯑꯗꯨꯗꯤ ꯑꯆꯝꯕ ꯑꯣꯏꯅ ꯑꯗꯨꯝ ꯆꯥꯔꯨꯔꯁꯤ ꯑꯆꯝꯕ ꯑꯣꯏꯅ ꯑ ꯍꯋꯥꯏ ꯑꯃ ꯊꯣꯉꯒ ꯀꯪꯃꯦꯠ ꯑꯃ ꯃꯦꯠꯂꯒ ꯈꯔ ꯀꯣꯏꯍꯧ ꯐꯩ ꯑ ꯃꯔꯣꯏꯅꯦ ꯕꯣꯔꯤꯅꯦ ꯑꯗꯨꯗꯩꯗꯤ ꯂꯩꯕꯥꯛ ꯍꯋꯥꯏ ꯕꯗꯥꯝꯗꯨꯒ ꯇꯧꯔꯒ ꯊꯣꯡꯅꯕ ꯃꯔꯣꯏꯗꯨꯕꯨꯗꯤ ꯑꯩꯈꯣꯏ ꯁꯥꯏ ꯑꯗꯨꯝ ꯂꯩꯔꯛ ꯌꯥꯅꯤ ꯍꯥ ꯑ ꯍꯥꯎꯕꯅꯦ ꯑꯗꯨ ꯍꯥꯞꯆꯟꯁꯦ ꯉꯥ ꯃꯔꯨꯝꯒ ꯇꯧꯕꯗꯣ ꯑꯗꯨ ꯌꯥꯝ ꯍꯥꯎꯕꯅꯦ ꯑ ꯍꯥꯞꯁꯦ ꯑꯥ ꯈꯣꯡꯎꯞ ꯑꯩꯈꯣꯏꯒꯤ ꯑꯣꯜ ꯏꯁꯇꯥꯔꯒꯨꯝꯕ ꯑꯗꯩꯗꯤ ꯀꯩꯅꯣꯒꯨꯝꯕꯗꯣ ꯑꯗꯨꯃꯥꯏ ꯗꯨꯝꯕ ꯇꯣꯡꯁꯦ ꯑꯗꯨꯁꯨ ꯀꯥꯔꯛꯄꯅꯤꯅ ꯑ ꯋꯥꯡꯉꯛꯄꯅꯤꯅ ꯆꯤꯡ ꯀꯥꯕꯗ ꯏꯁꯤꯡꯗꯤ ꯈꯔ ꯌꯥꯝ ꯄꯨꯗ ꯌꯥꯔꯣꯏꯍꯦ

ꯑ ꯑꯪ ꯃꯣꯏꯁꯨ ꯈꯣꯡꯎꯞ ꯈꯣꯡꯎꯞꯇꯣ ꯂꯩꯔꯨꯔ ꯇꯣꯡꯍꯟꯅꯕ ꯑꯗꯨꯗꯨꯒ ꯃꯣꯏꯗꯤ ꯑꯉꯥꯡꯅꯤꯅ ꯃꯣꯏꯗꯤ ꯌꯧꯕꯒ ꯆꯥꯒꯦ ꯊꯛꯀꯦ ꯍꯥꯏꯔꯛꯇꯣꯏꯅꯤ ꯑꯗꯨꯅ ꯑꯆꯥꯄꯣꯠꯇꯣ ꯈꯔ ꯌꯥꯝ ꯈꯔ ꯌꯥꯝ ꯍꯥꯞꯇ꯭ꯔꯗꯤ ꯑꯗꯣ ꯑꯆꯥꯄꯣꯠꯇꯣ ꯄꯨꯂꯞ ꯂꯥꯛꯑꯒ ꯁꯤꯗꯩꯗ ꯄꯨꯂꯞ ꯑꯗꯨꯝ ꯂꯩꯃꯤꯟꯅꯔꯁꯦ ꯌꯧꯕꯒ ꯑ ꯑꯗꯨ ꯎꯝ ꯂꯩꯕꯗꯣ ꯑꯗꯨꯝ ꯆꯤꯡꯈꯣꯡ ꯑꯗꯨꯗꯩ ꯑꯗꯨꯝ ꯂꯩꯔꯁꯦ ꯑ ꯗꯨꯀꯥꯟ ꯑ ꯑ ꯑꯗꯨꯗ ꯗꯨꯀꯥꯟ ꯂꯩ ꯑꯗꯨꯗꯒꯤ ꯑꯣꯏꯅ ꯂꯩꯔꯁꯦ ꯅꯠꯇ꯭ꯔꯗꯤ ꯁꯤꯗꯒꯤ ꯄꯨꯔꯒ ꯆꯠꯂꯗꯤ ꯋꯥꯔꯅꯤ ꯑꯗꯨꯅ ꯃꯈꯣꯡ ꯌꯧꯔꯝꯗꯥꯏꯀꯥꯟꯗ ꯑꯗꯨꯝ ꯂꯩꯔꯁꯤ ꯑ ꯎꯝ ꯎꯝ ꯑꯪ ꯍꯣꯏ ꯑꯗꯨꯗꯤ ꯊꯝꯃꯒꯦ ꯑ ꯑ ꯊꯝꯃꯦ ꯊꯝꯃꯦ ꯈꯔ ꯊꯨꯅ ꯂꯥꯛꯑꯣ ꯎꯝ